ꯅ꯭ꯌꯨꯁ ꯃꯦꯗ꯭ꯌꯥꯒꯤ ꯃꯇꯥꯡꯗ ꯍꯥꯏꯔꯒꯗꯤ ꯑꯩꯈꯣꯏꯒꯤ ꯃꯅꯤꯄꯨꯔꯗ ꯂꯩꯔꯤꯕ ꯅ꯭ꯌꯨꯁ ꯃꯦꯗ꯭ꯌꯥꯁꯤꯗꯤ ꯄꯨꯡꯆꯥꯏ ꯆꯥꯏꯕꯤꯅꯤ ꯑꯩꯈꯣꯏ ꯅ꯭ꯌꯨꯁ ꯃꯦꯗ꯭ꯌꯥꯁꯤꯗꯒꯤ ꯑꯩꯈꯣꯏ ꯀꯥꯟꯅꯕ ꯀꯔꯤꯝꯇ ꯀꯦꯅꯣ ꯂꯩꯇꯦ ꯍꯥꯏ ꯇꯥꯔꯦ ꯄꯣꯂꯤꯇꯤꯀꯦꯜ ꯄꯥꯔꯇꯤ ꯃꯌꯥꯝꯒꯤ ꯄ꯭ꯂꯦꯒ꯭ꯔꯥꯎꯟ ꯁꯥꯟꯅꯕꯝꯒꯤ ꯇꯥꯏꯞꯇ ꯇꯧꯔꯦ ꯁꯤꯅ ꯇꯨꯡꯗ ꯌ ꯍꯣꯔꯛꯀꯗꯕ ꯖꯦꯅꯔꯦꯁꯟ ꯃꯌꯥꯝꯗ ꯀꯥꯟꯅꯕ ꯀꯩꯁꯨ ꯄꯤꯗꯦ ꯍꯧꯖꯤꯛ ꯍꯧꯖꯤꯛ ꯂꯩꯔꯤꯕ ꯅ꯭ꯌꯨꯁ ꯃꯤꯗ꯭ꯌꯥꯁꯦ ꯑꯗꯒꯤ ꯔꯨꯔꯦꯜ ꯑꯦꯔꯤꯌꯥꯗ ꯍꯣꯏ ꯂꯩꯇꯦ ꯀꯣꯕꯔ ꯇꯧꯗꯕ ꯇꯨ ꯊ꯭ꯔꯤ ꯇꯣꯏꯟꯇꯤ ꯄꯔꯁꯦꯟ ꯇꯦꯟ ꯄꯔꯁꯦꯟꯃꯨꯛ ꯀꯣꯕꯔ ꯇꯧꯔꯒ ꯂꯦꯝꯍꯧꯕꯁꯦ ꯀꯣꯕꯔ ꯇꯧꯗꯕ ꯉꯥꯛꯇꯅꯦ ꯂꯝꯕꯤ ꯊꯣꯡ ꯀꯩ ꯐꯤꯕꯝ ꯇꯧꯔꯤ ꯑꯔꯥꯞꯄ ꯕꯣꯗꯔꯗ ꯀꯔꯤ ꯆꯥꯔꯤ ꯀ꯭ꯋꯥꯊꯥꯗ ꯀꯩꯗꯧꯔꯤ ꯑꯗꯒꯤ ꯕꯣꯗꯔ ꯃꯌꯥꯝꯗ ꯂꯩꯔꯤꯕ ꯃꯌꯥꯝꯁꯤꯅ ꯀꯩꯗꯧꯔꯤ ꯀꯩ ꯆꯥꯔꯤ ꯐꯨꯂꯤ ꯀꯣꯕꯔ ꯇꯧꯕ ꯉꯝꯗꯦ